ꯇꯦꯛꯅꯣꯂꯤꯖꯤꯅ ꯑꯍꯜ ꯑꯣꯏꯔꯕ ꯑꯃꯁꯨꯡ ꯃꯤꯠ ꯎꯗ꯭ꯔꯕ ꯃꯤꯑꯣꯏꯁꯤꯡꯗ ꯃꯇꯦꯡ ꯌꯥꯝꯅ ꯄꯥꯡꯉꯤ ꯃꯌꯦꯛꯇꯒꯤ ꯋꯥ ꯉꯥꯡꯕ ꯑꯩꯈꯣꯏꯒꯤ ꯁꯝꯅ ꯍꯥꯏꯔꯕꯗ ꯇꯦꯛꯁ ꯏꯁꯄꯤꯁ ꯍꯥꯏꯔꯤꯕ ꯐꯤꯆꯔ ꯑꯁꯤ ꯁꯤꯖꯤꯟꯅꯗꯨꯅ ꯃꯇꯦꯡ ꯌꯥꯝ ꯆꯥꯎꯕ ꯄꯥꯡꯉꯤ ꯑꯍꯥꯟꯕꯗ ꯑꯍꯜ ꯑꯣꯏꯔꯕꯁꯤꯡꯗ ꯇꯦꯛꯅꯣꯂꯣꯖꯤꯅ ꯀꯃꯥꯏꯅ ꯃꯇꯦꯡ ꯄꯥꯡꯒꯦ ꯍꯥꯏꯕꯗꯨ ꯊꯝꯖꯒꯦ ꯑꯩꯈꯣꯏ ꯇꯦꯛꯅꯣꯂꯣꯖꯤꯁꯦ ꯃꯣꯕꯥꯏꯜ ꯐꯣꯟꯗꯒꯤ ꯑꯗꯨꯝ ꯍꯧꯖꯔꯛꯑꯒꯦ ꯃꯣꯕꯥꯏꯜ ꯐꯣꯟꯁꯦ ꯁꯤꯖꯤꯟꯅꯔꯛꯄ ꯃꯇꯝꯗ ꯑꯩꯈꯣꯏꯒꯤ ꯑꯍꯜ ꯑꯣꯏꯕꯁꯤꯡꯒꯤ ꯍꯤꯗꯥꯛ ꯂꯥꯡꯊꯛ ꯂꯩꯕ ꯍꯥꯏ ꯇꯥꯔꯒꯁꯨ ꯃꯣꯕꯥꯏꯜ ꯐꯣꯟꯗ ꯌꯥꯎꯔꯤꯕ ꯃꯣꯏꯒꯤ ꯑꯦꯞ ꯁꯤꯖꯤꯟꯅꯔꯒ ꯗꯤꯂꯤꯕꯔꯤꯒꯤ ꯑꯦꯞ ꯁꯤꯖꯤꯟꯅꯗꯨꯅ ꯍꯤꯗꯥꯛꯁꯤꯡ ꯑꯗꯨ ꯌꯨꯝꯗꯒꯤ ꯃꯄꯥꯟ ꯊꯣꯛꯇꯕꯤꯗ ꯑꯍꯟꯁꯤꯡꯗꯨꯅ ꯃꯥꯅ ꯄꯥꯝꯖꯕ ꯍꯤꯗꯥꯛ ꯑꯗꯨ ꯑꯗꯨꯝ ꯑꯣꯗꯔ ꯇꯧꯕ ꯌꯥꯅꯤ ꯂꯧꯕ ꯌꯥꯅꯤ ꯑꯗꯒꯤ ꯍꯧꯖꯤꯛꯀꯤ ꯍꯥꯏꯔꯤꯕ ꯇꯦꯛꯁ ꯇꯨ ꯏꯁꯄꯤꯁ ꯐꯤꯆꯔ ꯃꯣꯕꯥꯏꯜ ꯐꯣꯟ ꯍꯧꯖꯤꯛꯇꯤ ꯑꯅꯝꯕ ꯂꯣꯏ ꯌꯥꯎꯅꯔꯦ ꯁꯤꯒꯤ ꯐꯤꯆꯔ ꯑꯁꯤꯅ ꯀꯃꯥꯏꯅ ꯃꯇꯦꯡ ꯄꯥꯡꯒꯦ ꯍꯥꯏ ꯇꯥꯔꯒꯗꯤ ꯀꯃꯥꯏꯅ ꯅꯝꯕ ꯉꯝꯅꯕ ꯄꯣꯠꯁꯤꯡ ꯍꯥꯏꯕꯗꯨ ꯑꯩꯈꯣꯏꯒꯤ ꯃꯥꯅ ꯐꯣꯟꯁꯤꯗ ꯃꯥꯒꯤ ꯃꯆꯤꯟꯅ ꯑꯄꯥꯝꯕꯗꯨ ꯍꯥꯏꯔꯒ ꯐꯣꯟꯁꯤꯅ ꯑꯗꯨꯝ ꯃꯥꯒꯤ ꯇꯦꯛꯁ ꯇꯣ ꯑꯗꯨꯝ ꯃꯥꯅ ꯍꯥꯏꯔꯤꯕ ꯋꯥꯍꯩꯗꯣ ꯑꯗꯨꯝ ꯊꯕꯛ ꯑꯣꯏꯅ ꯑꯣꯟꯊꯣꯛꯄꯒꯤ ꯃꯑꯣꯡꯗ ꯑꯗꯨꯝ ꯃꯇꯦꯡ ꯄꯥꯡꯒꯗꯧꯔꯤꯅꯤ ꯃꯁꯤꯗꯁꯨ ꯅꯠꯇꯅ ꯃꯣꯕꯥꯏꯜ ꯐꯣꯟꯁꯤꯗ ꯃꯥꯅ ꯃꯥꯒꯤ ꯍꯣꯁꯄꯤꯇꯥꯜꯗ ꯆꯠꯅꯤꯡꯉꯦꯕꯨ ꯍꯥꯏꯔꯁꯨ ꯗꯣꯛꯇꯔ ꯎꯅꯕ ꯆꯠꯅꯤꯡꯉꯦꯕꯨ ꯍꯥꯏ ꯇꯥꯔꯒꯁꯨ ꯃꯥꯒꯤ ꯃꯌꯨꯝꯗꯒꯤ ꯗꯣꯛꯇꯔ ꯐꯥꯎ ꯎꯅꯕꯒꯤ ꯆꯠꯄꯒꯤ ꯂꯝꯕꯤꯒꯤ ꯒꯥꯔꯤ ꯆꯠꯅꯕ ꯀꯦꯕ ꯑꯗꯨꯝ ꯇꯦꯛꯁꯤ ꯑꯣꯗꯔ ꯇꯧꯕ ꯌꯥꯒꯅꯤ ꯇꯦꯛꯁꯤ ꯑꯣꯗꯔ ꯇꯧꯕ ꯃꯇꯝꯗ ꯐꯣꯟꯒꯤ ꯈꯨꯠꯊꯥꯡꯗ ꯂꯣꯏꯅ ꯃꯣꯕꯥꯏꯜ ꯐꯣꯟꯒꯤ ꯈꯨꯠꯊꯥꯡꯗ ꯑꯦꯞꯀꯤ ꯈꯨꯠꯊꯥꯡꯗ ꯂꯣꯏꯅ ꯇꯧꯕ ꯌꯥꯒꯅꯤ ꯃꯁꯤꯗꯁꯨ ꯅꯠꯇꯅ ꯃꯥꯒꯤ ꯌꯨꯝꯒꯤ ꯃꯊꯧ ꯇꯥꯕ ꯄꯣꯠ ꯆꯩꯁꯤꯡ ꯂꯩꯕ ꯈꯣꯠꯄ ꯄꯨꯝꯅꯃꯛ ꯃꯣꯕꯥꯏꯜ ꯐꯣꯟꯗ ꯑꯣꯟꯂꯥꯏꯟ ꯃꯥꯔꯀꯦꯠꯇꯤꯡꯒꯤ ꯈꯨꯠꯊꯥꯡꯗ ꯂꯣꯏꯅꯃꯛ ꯂꯩꯕ ꯌꯥꯒꯅꯤ ꯃꯣꯕꯥꯏꯜ ꯐꯣꯟꯗꯒꯤ ꯍꯦꯟꯗꯣꯛꯇꯅ ꯍꯤꯗꯥꯛ ꯂꯥꯡꯊꯛ ꯑꯗꯒꯤ ꯃꯥꯒꯤ ꯑꯅꯥꯕ ꯑꯍꯜ ꯑꯣꯏꯔꯛꯄꯒꯤ ꯑꯔꯨꯕ ꯑꯅꯥꯕ ꯂꯥꯏꯅꯥ ꯅꯥꯔꯛꯄ ꯃꯇꯝꯗꯁꯨ ꯇꯦꯛꯅꯣꯂꯣꯖꯤꯒꯤ ꯃꯇꯦꯡ ꯌꯥꯝ ꯆꯥꯎꯅ ꯄꯥꯡꯉꯤ ꯇꯦꯛꯅꯣꯂꯣꯖꯤꯅ ꯈꯨꯠꯂꯥꯏ ꯃꯈꯜ ꯃꯈꯜ ꯑꯅꯧ ꯑꯅꯧꯕ ꯄꯨꯊꯣꯛꯇꯨꯅ ꯑꯩꯈꯣꯏꯒꯤ ꯑꯩꯍꯜ ꯑꯣꯏꯔꯕ ꯃꯤꯑꯣꯏꯁꯤꯡ ꯄꯨꯟꯁꯤ ꯍꯦꯟꯅ ꯁꯥꯡꯅ ꯍꯤꯡꯍꯟꯕꯁꯨ ꯑꯗꯨꯝ ꯌꯥꯎꯗꯕ ꯅꯠꯇꯦ ꯃꯈꯜ ꯃꯈꯜꯒꯤ ꯈꯨꯠꯂꯥꯏ ꯁꯤꯖꯤꯟꯅꯗꯨꯅ ꯑꯣꯄꯔꯦꯁꯟ ꯀꯌꯥ ꯑꯃꯁꯨ ꯄꯥꯡꯊꯣꯛꯏ ꯊꯥꯏꯅ ꯃꯤꯅ ꯇꯧꯅꯔꯝꯕ ꯁꯔꯖꯔꯤ ꯑꯃꯁꯨꯡ ꯑꯣꯄꯔꯦꯁꯟ ꯇꯧꯔꯝꯕꯗꯨ ꯍꯧꯖꯤꯛꯇꯤ ꯃꯤꯑꯣꯏꯕꯒꯤ ꯈꯨꯠ ꯁꯨꯡꯌꯥꯎ ꯌꯥꯎꯗꯅ ꯇꯦꯛꯅꯣꯂꯣꯖꯤꯒꯤ ꯃꯇꯦꯡꯅ ꯍꯛꯆꯥꯡꯒꯤ ꯃꯅꯨꯡꯗ ꯂꯩꯕ ꯑꯅꯥꯕ ꯑꯁꯣꯛꯄ ꯃꯌꯥꯝ ꯑꯗꯨ ꯂꯣꯏꯅ ꯑꯣꯄꯔꯦꯠ ꯇꯧꯕ ꯁꯔꯖꯔꯤ ꯇꯧꯕ ꯂꯣꯏꯅ ꯌꯥꯎꯔꯦ ꯇꯧꯁꯨ ꯇꯧꯅꯔꯤ ꯃꯈꯥ ꯇꯥꯅ ꯑꯩꯈꯣꯏꯒꯤ ꯃꯤꯠ ꯇꯥꯡꯂꯕ ꯃꯤꯠ ꯎꯗ꯭ꯔꯕ ꯃꯤꯑꯣꯏꯁꯤꯡꯅ ꯀꯃꯥꯏꯅ ꯇꯦꯛꯅꯣꯂꯣꯖꯤꯅ ꯃꯇꯦꯡ ꯄꯥꯡꯒꯦ ꯍꯥꯏꯕ ꯇꯥꯔꯒꯗꯤ ꯑꯍꯥꯟꯕꯗ ꯁꯤꯁꯨ ꯃꯣꯕꯥꯏꯜꯗꯒꯤ ꯑꯗꯨꯝ ꯍꯧꯖꯔꯛꯑꯒꯦ ꯁꯤꯁꯨ ꯉꯁꯥꯏꯒꯤ ꯇꯦꯛꯁ ꯇꯨ ꯏꯁꯄꯤꯁ ꯇ꯭ꯔꯥꯟꯁꯂꯦꯁꯟ ꯍꯥꯏꯔꯤꯕ ꯐꯤꯆꯔꯁꯦ ꯁꯤꯖꯤꯟꯅꯗꯨꯅ ꯉꯁꯥꯏꯒꯤ ꯃꯤꯠ ꯎꯗ꯭ꯔꯕ ꯅꯨꯄꯥ ꯑꯗꯨꯗ ꯉꯁꯥꯏꯒꯤ ꯃꯥꯒꯤ ꯃꯆꯤꯟꯅ ꯉꯥꯡꯂꯛꯑꯒ ꯇꯧꯔꯤꯕ ꯊꯕꯛ ꯑꯗꯨꯕꯨ ꯃꯈꯣꯏꯒꯤ ꯐꯣꯟꯁꯤꯅ ꯑꯃꯨꯛ ꯀꯅꯥꯗ ꯃꯥꯒꯤ ꯃꯥꯒꯤ ꯋꯥꯔꯀꯔ ꯑꯣꯔ ꯃꯥꯕꯨ ꯁꯦꯟꯅꯔꯤꯕ ꯃꯤꯗꯨꯗ ꯐꯣꯟ ꯇꯧꯒꯦ ꯍꯥꯏ ꯇꯥꯔꯒꯁꯨ ꯑꯗꯨꯝ ꯃꯆꯤꯟꯗ ꯑꯗꯨ ꯐꯣꯟ ꯇꯧ ꯍꯥꯏꯕ ꯃꯇꯝꯗ ꯐꯣꯟꯁꯦ ꯃꯁꯥ ꯃꯊꯟꯇ ꯇꯧꯕꯒꯤ ꯑꯗꯨꯒꯨꯝꯕꯒꯤ ꯐꯤꯆꯔ ꯃꯌꯥꯝ ꯑꯃ ꯌꯥꯎꯖꯔꯤ ꯁꯨꯃꯥꯏꯅ ꯇꯧꯗꯅ ꯇꯦꯛꯅꯣꯂꯣꯖꯤꯅ ꯃꯤꯠ ꯇꯥꯡꯕ ꯑꯗꯒꯤ ꯑꯍꯜ ꯑꯣꯏꯔꯕꯁꯤꯡꯕꯨ ꯌꯥꯝ ꯆꯥꯎꯅ ꯃꯇꯦꯡ ꯄꯥꯡꯉꯤ